ꯃꯥꯏ ꯄꯥꯛꯄ ꯉꯥ ꯐꯥꯕꯒꯤ ꯈꯣꯡꯆꯠ ꯑꯃ ꯍꯥꯏꯕꯁꯤꯗꯤ ꯉꯥ ꯌꯥꯝꯅ ꯐꯥꯕ ꯑꯗꯨꯗꯒꯤ ꯑꯩꯈꯣꯏ ꯋꯥꯈꯟ ꯅꯨꯡꯉꯥꯏꯕ ꯉꯥ ꯌꯥꯝꯅ ꯐꯥꯕ ꯍꯥꯏꯗꯤ ꯉꯥ ꯌꯥꯝ ꯐꯥꯔꯗꯤ ꯃꯁꯥꯅ ꯋꯥꯈꯟ ꯅꯨꯡꯉꯥꯏꯕ ꯍꯥꯏꯁꯦ ꯑꯗꯨꯝ ꯃꯁꯥꯅ ꯇꯥꯕꯅꯤ ꯑꯗꯨꯃꯥꯏꯅ ꯉꯥ ꯌꯥꯝ ꯐꯥꯔꯛꯑꯕꯅꯤꯅ ꯑꯩꯈꯣꯏ ꯃꯤꯌꯥꯝ ꯄꯨꯟꯗꯅꯀꯣ ꯍꯥꯏꯗꯤ ꯑꯩꯈꯣꯏꯒꯤ ꯃꯔꯤ ꯃꯇꯥꯅꯤ ꯈꯪꯗꯦ ꯃꯔꯤ ꯃꯇꯥꯅꯤ ꯈꯪꯗꯦ ꯏꯃꯨꯡ ꯃꯅꯨꯡꯒꯤꯅꯤ ꯈꯪꯗꯦ ꯑꯗꯨꯃꯥꯏꯅ ꯉꯥꯗꯣ ꯌꯥꯝꯃꯕꯅꯤꯅ ꯃꯌꯥꯝ ꯆꯥꯕ ꯀꯣꯟꯅꯔꯦ ꯑꯗꯨ ꯀꯣꯟꯅꯔꯕꯅꯤꯅ ꯑꯩꯈꯣꯏ ꯃꯌꯥꯝ ꯆꯥꯃꯤꯟꯅꯕ ꯃꯌꯥꯝ ꯄꯨꯟꯕꯒꯤ ꯇꯝꯖꯥ ꯑꯃ ꯐꯪꯉꯦꯗꯅ ꯑꯗꯣ ꯃꯌꯥꯝ ꯄꯨꯟꯕ ꯍꯥꯏꯁꯤꯇꯕꯨ ꯍꯔꯥꯎꯏ ꯑꯗꯨꯃꯥꯏꯅ ꯑꯩꯈꯣꯏ ꯁꯦꯂꯦꯕ꯭ꯔꯦꯠ ꯇꯧꯋꯦ ꯅꯨꯡꯉꯥꯏꯅ ꯄꯥꯡꯊꯣꯛꯑꯦ ꯍꯥꯏꯕ ꯇꯥꯔꯦ ꯑꯗꯨ ꯑꯃꯅ ꯑꯃꯕꯨ ꯄꯨꯛꯅꯤꯡ ꯊꯧꯒꯠꯄꯒꯤ ꯃꯇꯥꯡꯁꯤꯗꯤ ꯍꯥꯏꯗꯤ ꯑꯩꯩꯈꯣꯏ ꯉꯥꯏꯍꯥꯛꯇꯪ ꯐꯥꯒꯤ ꯖꯣꯒꯥꯏ ꯇꯧꯅꯔꯒ ꯍꯥꯏꯗꯤ ꯉꯥ ꯑꯃ ꯉꯥ ꯇꯧꯇ꯭ꯔꯒꯁꯨꯀꯣ ꯁꯤꯗ ꯆꯦꯟꯁꯤꯟꯈ꯭ꯔꯦꯅ ꯐꯥꯒꯤ ꯖꯣꯒꯥꯏ ꯇꯧꯔꯒ ꯅꯠꯇ꯭ꯔꯒ ꯑꯗꯨꯃꯥꯏꯅ ꯏꯁꯩ ꯑꯗꯨꯃꯥꯏꯅ ꯐꯥꯒꯤ ꯖꯣꯒꯥꯏ ꯇꯧꯔꯒ ꯐꯥꯕ ꯑꯗꯒꯤ ꯏꯁꯩꯒ ꯉꯪꯗꯅꯒ ꯐꯥꯕ ꯑꯗꯨꯃꯥꯏꯅ ꯄꯨꯛꯅꯤꯡ ꯊꯧꯒꯠꯄꯤꯕ ꯍꯥꯏ ꯇꯥꯔꯦ ꯑꯩꯈꯣꯏꯒꯤ ꯊꯧꯒꯠꯅꯕ ꯍꯥꯏ ꯇꯥꯔꯦ ꯑꯗꯨ ꯑꯗꯨꯃꯥꯏꯅ ꯑꯣꯏꯔꯅꯤ